ꯃꯅꯤꯄꯨꯔꯗ ꯔꯥꯖ꯭ꯌꯥꯗꯨꯅ ꯂꯂꯣꯟ ꯏꯇꯤꯛꯁꯤꯡꯒꯤ ꯏꯟꯇꯔꯦꯁꯁꯤꯡꯒꯤ ꯃꯍꯨꯠ ꯁꯤꯟꯕ ꯃꯄꯨꯡ ꯑꯣꯏꯕ ꯂꯂꯣꯟ ꯏꯇꯤꯛꯀꯤ ꯑꯣꯔꯒꯦꯅꯥꯏꯖꯦꯁꯟꯁꯤꯡ ꯅꯠꯇꯔꯒ ꯑꯦꯁꯣꯁꯤꯌꯦꯁꯟꯁꯤꯡ ꯑꯗꯨꯗꯤ ꯏꯝꯐꯥꯜ ꯆꯦꯝꯕꯔ ꯑꯣꯐ ꯀꯝꯃꯔꯁ ꯑꯥꯏ ꯁꯤ ꯁꯤ ꯑꯥꯏ ꯃꯅꯤꯄꯨꯔꯤ ꯐꯨꯗ ꯏꯟꯗꯁꯇ꯭ꯔꯤꯁ ꯀꯣꯑꯣꯑꯦꯄꯔꯦꯇꯤꯚ ꯂꯤꯃꯤꯇꯦꯗ ꯑꯦꯝ ꯑꯦꯐ ꯑꯥꯏ ꯁꯤ ꯑꯦꯜ ꯃꯅꯤꯄꯨꯔ ꯑꯣꯔꯒꯥꯅꯤꯛ ꯃꯤꯁꯟ ꯑꯦꯖꯦꯟꯁꯤ ꯑꯦꯝ ꯑꯣ ꯑꯦꯟ ꯑꯦ ꯑꯁꯤꯅ ꯆꯤꯡꯕ ꯀꯌꯥ ꯃꯔꯨꯝꯅꯤ